ꯑꯩꯅ ꯑꯥꯃꯥꯖꯣꯟꯗꯒꯤ ꯐꯣꯟ ꯑꯃ ꯀꯛꯄꯅꯤ ꯐꯣꯟꯗꯨ ꯔꯦꯗꯃꯤ ꯅꯥꯏꯟ ꯄꯋꯥꯔꯅꯤ ꯄ꯭ꯔꯥꯏꯖꯅ ꯁꯕꯦꯟꯇꯤꯟ ꯊꯥꯎꯁꯟꯅꯤ ꯃꯥꯒꯤ ꯔꯥꯝꯅ ꯁꯤꯛꯁꯇꯤ ꯐꯣꯔ ꯑꯗꯨꯒ ꯃꯥꯒꯤ ꯔꯣꯝꯅ ꯐꯣꯔꯇꯤ ꯐꯣꯔ ꯖꯤ ꯕꯤ ꯅꯤ ꯕꯦꯇ꯭ꯔꯤꯅ ꯐꯥꯏꯚ ꯊꯥꯎꯖꯟꯅꯤ ꯀꯜꯂꯔꯅ ꯕ꯭ꯂꯨꯅꯤ ꯑꯩꯅ ꯌꯥꯝ ꯄꯥꯝꯕ ꯀꯜꯂꯔꯗꯨ ꯑꯣꯏꯔꯦ ꯌꯥꯝ ꯐꯖꯅ ꯑꯩꯅ ꯄꯥꯝꯕ ꯃꯑꯣꯡꯗ ꯂꯥꯛꯑꯦ ꯑꯗꯨꯒ ꯃꯥꯒꯤ ꯀꯦꯃꯦꯔꯥꯅ ꯌꯥꯝꯅ ꯐꯖꯅ ꯌꯥꯝ ꯊꯤꯅ ꯁꯦꯡꯉꯤ ꯏꯐꯦꯛ ꯌꯥꯎꯗ꯭ꯔꯥꯒꯁꯨ ꯑꯗꯨꯝ ꯁꯦꯡꯕ ꯀꯦꯃꯦꯔꯥꯗꯨ ꯑꯣꯏ ꯃꯥꯒꯤ ꯆꯥꯔꯖꯔꯁꯨ ꯑꯗꯨꯝ ꯆꯪꯏ ꯆꯥꯔꯖꯔꯁꯨ ꯌꯥꯝ ꯊꯨꯅ ꯆꯪꯕꯗꯨ ꯑꯣꯏ ꯌꯥꯝꯅ ꯊꯨꯅꯁꯨ ꯃꯩ ꯇꯥꯗꯦ ꯌꯥꯝꯅ ꯅꯨꯡꯉꯥꯏ ꯑꯩꯒꯤ ꯁ꯭ꯀꯨꯜꯒꯤ ꯄꯥꯔꯥ ꯀꯩꯀꯩ ꯌꯦꯡꯕꯗ ꯒꯨꯒꯜꯗ ꯌꯦꯡꯕꯗ ꯃꯩꯗꯨ ꯊꯨꯅ ꯇꯥꯕꯗꯨ ꯑꯣꯏꯗꯦ ꯌꯥꯝꯅ ꯁꯤꯖꯤꯟꯅꯕ ꯅꯨꯡꯉꯥꯏ